ꯉꯥ ꯐꯥꯕ ꯃꯇꯝꯗ ꯑꯩꯅ ꯁꯤꯖꯤꯟꯅꯔꯤꯁꯤꯗꯤ ꯈꯣꯏ ꯈꯣꯏ ꯑꯗꯨꯗꯩꯗꯤ ꯏꯜ ꯂꯪꯕ ꯑꯗꯨꯗꯩꯗꯤ ꯂꯥꯡ ꯊꯥꯛꯄ ꯂꯧꯕꯨꯛꯇ ꯑꯣꯏꯔꯒꯅ ꯂꯨ ꯊꯨꯝꯒꯅꯤ ꯂꯧꯕꯨꯛꯇ ꯂꯧ ꯃꯇꯝꯗꯗꯤ ꯑꯩ ꯂꯨ ꯊꯨꯝꯒꯅꯤ ꯑꯗꯨꯗꯩꯗꯤ ꯄꯨꯈ꯭ꯔꯤꯗ ꯑꯣꯏꯔꯒꯅ ꯈꯣꯏ ꯊꯥꯛꯀꯅꯤ ꯇꯨꯔꯦꯟꯗ ꯑꯣꯏꯔꯒꯅ ꯏꯜ ꯂꯪꯕ ꯅꯠꯇ꯭ꯔꯒꯅ ꯂꯥꯡ ꯊꯥꯛꯄ ꯑꯁꯤꯅꯤ ꯂꯥꯟꯂꯣꯡ ꯍꯥꯏꯕꯕꯨ ꯃꯔꯤꯁꯤ ꯅꯠꯇ꯭ꯔꯗꯤ ꯑꯩ ꯑꯇꯣꯞꯄ ꯇꯧꯗꯦ ꯉꯥ ꯐꯥꯗ꯭ꯔꯤ ꯆꯠꯇ꯭ꯔꯤ ꯃꯃꯥꯡꯗꯗꯤ ꯑꯩꯅ ꯈꯣꯏ ꯑꯣꯏꯔꯒꯅ ꯈꯣꯏꯒꯤ ꯃꯥꯒꯤ ꯂꯪꯈꯣꯏꯔꯤ ꯀꯔꯤ ꯀꯔꯤ ꯑꯩ ꯇꯠꯄ ꯅꯨꯡꯕ ꯃꯤꯁꯤ ꯅꯨꯡꯁꯤ ꯌꯦꯡꯊꯣꯛꯑꯅꯤ ꯐꯖꯅ ꯏꯟꯒꯤ ꯑꯣꯏꯔꯒꯅ ꯏꯟ ꯁꯦꯒꯥꯏꯕ ꯂꯥꯡ ꯁꯦꯒꯥꯏꯕ ꯑꯗꯨꯃꯥꯏꯅ ꯌꯥꯎꯕ ꯌꯦꯡꯉꯅꯤ ꯐꯣꯠꯆꯤꯜꯂꯅꯤ ꯑꯗꯨꯗꯩ ꯂꯨ ꯑꯣꯏꯔꯒꯅ ꯂꯨ ꯁꯦꯒꯥꯏꯕ ꯂꯨ ꯑꯇꯠꯄ ꯑꯗꯣ ꯑꯩꯅ ꯑꯅꯧꯕ ꯑꯃ ꯁꯤꯟꯗꯣꯛꯅꯕ ꯁꯦꯝ ꯁꯥꯕ ꯑꯁꯤꯅꯤ ꯑꯩ ꯍꯥꯏꯗꯤ ꯇꯨꯔꯦꯟꯒꯤꯗꯨꯗ ꯑꯩꯅ ꯅꯣꯡꯃꯗ ꯈꯣꯏ ꯊꯥꯛꯏꯁꯤꯗꯤ ꯄꯨꯡ ꯃꯇꯝꯁꯤ ꯀꯩꯅꯣꯒꯤ ꯆꯥꯡ ꯍꯥꯏꯇꯔꯦ ꯄꯨꯡ ꯃꯉꯥ ꯇꯔꯨꯛꯀꯤ ꯆꯥꯡ ꯑꯗꯨꯝ ꯑꯩꯅ ꯇꯨꯔꯦꯟꯗ ꯂꯦꯟꯗꯣꯏꯁꯦ ꯑꯗꯨꯒ ꯂꯧꯒ ꯂꯨ ꯊꯨꯝꯕ ꯑꯣꯏꯔꯒꯅ ꯀꯩꯅꯣꯗꯤ ꯇꯧꯗ꯭ꯔꯦ ꯑꯗꯨꯗꯤ ꯃꯇꯝ ꯌꯥꯝ ꯆꯪꯗ꯭ꯔꯦ ꯆꯪꯗ꯭ꯔꯦ ꯂꯨ ꯊꯨꯝꯕꯁꯤꯗꯗꯤ ꯑꯗꯨꯒ ꯈꯣꯏ ꯊꯥꯛꯄꯁꯤꯒ ꯏꯜ ꯂꯪꯕꯁꯤꯒꯗꯤ ꯑꯗꯨꯝ ꯅꯣꯡꯃꯗ ꯄꯨꯡ ꯃꯔꯤꯗꯩꯗꯤ ꯇꯥꯗꯅ ꯑꯩ ꯑꯗꯨꯝ ꯇꯨꯔꯦꯟ ꯃꯄꯥꯟ ꯑꯗꯨꯗꯩꯗꯤ ꯄꯨꯈ꯭ꯔꯤ ꯃꯄꯥꯟꯁꯤꯗ ꯑꯗꯨꯝ ꯂꯩꯔꯦ